ꯑꯩꯈꯣꯏꯅ ꯏꯁꯇꯦꯠꯀꯤ ꯏꯅꯥꯛ ꯈꯨꯜꯂꯕ ꯀꯜꯆꯔꯦꯜ ꯍꯦꯔꯤꯇꯦꯖ ꯉꯥꯛꯇꯨꯅ ꯊꯝꯕꯗ ꯑꯃꯁꯨꯡ ꯌꯣꯛꯈꯠꯄꯗ ꯑꯩꯈꯣꯏꯒꯤ ꯃꯅꯤꯄꯨꯔꯤ ꯂꯣꯟ ꯍꯥꯏꯕꯗꯤ ꯑꯩꯈꯣꯏꯒꯤ ꯃꯩꯇꯩꯂꯣꯟ ꯍꯥꯏꯅꯁꯨ ꯈꯪꯅꯩ ꯑꯁꯤꯅ ꯑꯩꯈꯣꯏꯒꯤ ꯃꯐꯝ ꯈꯨꯗꯤꯡꯃꯛꯇ ꯍꯥꯏꯕꯗꯤ ꯑꯥꯎꯠꯁꯥꯏꯠꯇꯅꯤ ꯈꯪꯗꯦ ꯏꯁꯇꯦꯠ ꯈꯨꯗꯤꯡꯃꯛꯇ ꯑꯩꯈꯣꯏꯒꯤ ꯑꯩꯈꯣꯏꯒꯤ ꯃꯅꯤꯄꯨꯔꯤ ꯃꯆꯥꯁꯤꯡꯅ ꯃꯥꯒꯤ ꯄꯥꯡꯊꯣꯛꯂꯤꯕꯗꯨꯒꯤ ꯃꯇꯨꯡꯏꯟꯅ ꯁꯥꯟꯅ ꯈꯣꯠꯅꯕ ꯃꯇꯝꯗꯁꯨ ꯑꯩꯈꯣꯏꯒꯤ ꯃꯅꯤꯄꯨꯔꯤ ꯍꯥꯏꯕꯁꯤꯅ ꯍꯦꯟꯅ ꯃꯅꯤꯄꯨꯔꯤ ꯂꯣꯟ ꯑꯁꯦ ꯑꯗꯨꯝ ꯑꯩꯈꯣꯏꯒꯤ ꯃꯅꯤꯄꯨꯔꯤ ꯃꯆꯥ ꯑꯃ ꯑꯣꯏꯅ ꯑꯗꯨꯝ ꯁꯤꯖꯤꯟꯅꯖꯩ ꯑꯗꯨꯗꯨꯒ ꯀꯜꯆꯔꯦꯜꯒꯤ ꯑꯣꯏꯕ ꯃꯇꯝꯗ ꯑꯩꯈꯣꯏꯅ ꯄꯔꯐꯣꯃꯦꯟꯁ ꯑꯃ ꯖꯒꯣꯏ ꯃꯛꯇꯕꯨ ꯎꯠꯂꯁꯨ ꯑꯗꯒꯤ ꯏꯁꯩꯃꯛꯇ ꯁꯛꯂꯕꯁꯨ ꯑꯩꯈꯣꯏꯒꯤ ꯁꯥꯔꯤꯕ ꯖꯒꯣꯏꯗꯨꯒꯤ ꯃꯇꯨꯡꯏꯟꯅ ꯑꯩꯈꯣꯏꯒꯤ ꯏꯃꯥꯂꯣꯟ ꯃꯩꯇꯩ ꯃꯩꯇꯩꯂꯣꯟ ꯑꯁꯤꯗ ꯁꯛꯄ ꯏꯁꯩ ꯑꯁꯤ ꯄꯨꯈꯠꯇꯨꯅ ꯑꯗꯨꯒ ꯆꯥꯅꯅ ꯖꯒꯣꯏ ꯁꯥꯖꯩ ꯑꯗꯨꯒ ꯏꯁꯩꯃꯛꯇ ꯁꯛꯂꯒꯁꯨ ꯑꯩꯈꯣꯏꯒꯤ ꯃꯅꯤꯄꯨꯔꯤ ꯃꯆꯥ ꯑꯃ ꯑꯣꯏꯅ ꯃꯌꯥꯝ ꯃꯃꯥꯡꯗ ꯍꯦꯟꯅ ꯁꯛ ꯇꯥꯛꯄꯗ ꯑꯩꯈꯣꯏꯒꯤ ꯃꯩꯇꯩꯂꯣꯟꯁꯤꯗ ꯁꯛꯄ ꯏꯁꯩꯁꯤꯡ ꯄꯨꯊꯣꯛꯆꯗꯨꯅ ꯏꯁꯇꯦꯠ ꯈꯨꯗꯤꯡꯃꯛꯇ ꯄꯔꯐꯣꯃꯦꯟꯁ ꯄꯤꯕ ꯉꯝꯃꯛꯄꯅ ꯃꯔꯝ ꯑꯣꯏꯔꯒ ꯑꯩꯈꯣꯏꯒꯤ ꯃꯅꯤꯄꯨꯔ ꯂꯣꯟꯒꯤ ꯊꯧꯗꯥꯡ ꯑꯁꯤ ꯑꯗꯨꯛꯀꯤ ꯃꯇꯤꯛ ꯌꯥꯝ ꯆꯥꯎꯅ ꯂꯧꯖꯩ